ꯈꯨꯡꯒꯪꯗ ꯂꯩꯔꯤꯕ ꯑꯉꯥꯡꯁꯤꯡꯅ ꯁꯥꯟꯅ ꯈꯣꯠꯅꯕ ꯇꯧꯔꯃꯤꯅ ꯃꯣꯏ ꯍꯛꯆꯥꯡ ꯁꯥꯖꯦꯟ ꯇꯤꯟꯖꯪ ꯀꯥꯏꯖꯪꯗꯅ ꯐꯖꯅ ꯂꯩꯕꯅ ꯃꯔꯝ ꯑꯣꯏꯗꯨꯅ ꯑꯩꯈꯣꯏꯒꯤ ꯀꯔꯤꯒꯨꯝꯕ ꯊꯕꯛ ꯑꯃ ꯆꯥꯎꯈꯠ ꯊꯧꯔꯥꯡ ꯑꯃ ꯇꯧꯕ ꯃꯇꯝꯗ ꯃꯇꯦꯡ ꯌꯥꯝꯅ ꯄꯥꯡꯏ